ꯑꯥ ꯍꯜꯂꯣ ꯁꯤꯕꯨ ꯄꯨꯈꯝ ꯇꯦꯡꯒꯣꯠ ꯌꯣꯟꯕ ꯗꯨꯀꯥꯟꯗꯨ ꯅꯠꯇ꯭ꯔꯣ ꯎꯝ ꯀꯩꯅꯣ ꯑꯣꯖꯥꯗꯒꯤ ꯑꯩꯅ ꯊꯥꯃꯨꯛꯀꯤ ꯃꯃꯥꯡꯗ ꯄꯨꯈꯝ ꯇꯦꯡꯒꯣꯠ ꯈꯔ ꯂꯧꯕꯅꯦꯕ ꯑꯗꯨꯒꯤꯗꯨ ꯀ꯭ꯋꯥꯂꯤꯇꯤ ꯂꯩꯇꯕ꯭ꯔ ꯀꯩꯅꯣ ꯈꯪꯗꯦ ꯀꯥꯏꯔꯛꯄꯒꯨꯝꯕ ꯇꯧꯕ ꯑꯗꯣ ꯁꯤ ꯀꯃꯥꯏ ꯇꯧꯕꯅꯣ ꯑꯣꯖꯥ ꯎꯝ ꯑꯗꯨꯅꯦꯕ ꯑꯗꯨꯅꯦ ꯉꯁꯥꯏ ꯀꯟꯖꯨꯃꯔ ꯑꯃꯅꯤꯗ ꯊꯣꯛꯄ ꯇꯥꯔꯕꯗꯤ ꯗꯨꯀꯥꯟꯗꯨ ꯈꯤꯇꯪ ꯁꯣꯏꯕ ꯂꯥꯛꯀꯗ꯭ꯔꯅ ꯈꯟꯖꯕ ꯑꯗꯨꯒꯤ ꯁꯨꯝ ꯈꯟꯅꯖꯕꯅꯤꯗ ꯎꯝ ꯃꯃꯥꯡꯗ ꯑꯩꯒꯤ ꯏꯆꯥꯒꯤ ꯂꯨꯍꯣꯡꯕꯩ ꯂꯧꯕꯗꯨꯗꯤ ꯊꯣꯏꯗꯣꯛꯄ ꯀꯩꯁꯨ ꯇꯧꯗꯦꯕꯀꯣ ꯀꯣꯟꯅ ꯂꯧꯕꯗꯨꯅꯦꯕ ꯑꯩꯈꯣꯏ ꯑꯦ ꯆꯤꯡꯈꯥꯏ ꯈꯣꯀꯥꯏ ꯍꯥꯏꯅ ꯍꯥꯏꯔꯛꯄ ꯍꯥꯏꯇꯥꯔꯦ ꯍꯣ ꯍꯣꯏ ꯐꯔꯦ ꯌꯥꯝ ꯅꯨꯡꯉꯥꯏꯖꯩ ꯎꯝ ꯑꯣ ꯑꯗꯨꯗꯤ ꯊꯝꯖꯔꯒꯦ